ꯏꯪꯈꯣꯜꯗ ꯏꯁꯤꯡ ꯆꯥꯏꯕꯁꯤꯗꯤ ꯀꯥꯂꯦꯟꯗꯗꯤ ꯏꯁꯤꯡ ꯆꯥꯏꯅꯤꯡꯉꯥꯏ ꯗꯔꯀꯥꯔ ꯇꯥꯗꯦ ꯑꯗꯨꯒ ꯏꯪꯊꯝꯊꯥꯁꯦ ꯏꯁꯤꯡ ꯃꯈꯣꯏ ꯏꯁꯤꯡ ꯈꯔ ꯗꯔꯀꯥꯔ ꯇꯥꯏꯌꯦ ꯇꯤꯜꯂꯧꯒ ꯆꯅꯝꯒꯨꯝꯕꯁꯦ ꯏꯁꯤꯡ ꯌꯥꯝ ꯐꯖꯅ ꯗꯔꯀꯥꯔ ꯇꯥꯏ ꯑꯗꯨꯒꯤ ꯇꯤꯜꯂꯧꯒ ꯆꯅꯝꯁꯦ ꯏꯁꯤꯡ ꯑꯌꯨꯛ ꯅꯨꯡꯗꯥꯡ ꯏꯁꯤꯡ ꯄꯤꯕ ꯃꯊꯧ ꯇꯥꯏ ꯑꯗꯨꯒ ꯐ꯭ꯔꯨꯏꯠꯁꯇ ꯌꯦꯡꯒꯦ ꯍꯥꯏꯔꯕꯗꯤ ꯃꯈꯣꯏꯒꯤꯗꯤ ꯄꯥꯝꯕꯤ ꯆꯥꯎꯈ꯭ꯔꯦ ꯄꯥꯝꯕꯤ ꯆꯥꯎꯔꯕꯗꯤ ꯍꯧꯖꯤꯛ ꯀꯥꯂꯦꯟ ꯑꯣꯏꯕꯅꯤꯅ ꯏꯁꯤꯡ ꯆꯥꯏꯅꯤꯡꯉꯥꯏ ꯃꯊꯧ ꯇꯥꯗꯦ ꯑꯗꯨꯒ ꯗ꯭ꯔꯥꯒꯣꯟ ꯐ꯭ꯔꯨꯏꯠ ꯑꯁꯤꯒꯨꯝꯕꯗꯤ ꯃꯊꯧ ꯇꯥꯗꯦ ꯍꯥꯏꯕꯗꯤ ꯃꯥꯒꯤ ꯔꯨꯠꯇꯨꯗ ꯃꯥꯒꯤ ꯄ꯭ꯂꯥꯟꯗꯨꯗ ꯀꯩꯅꯣ ꯏꯁꯤꯡ ꯃꯌꯥꯝ ꯌꯥꯎꯋꯦ ꯑꯗꯨꯒꯤ ꯏꯪꯊꯝꯊꯥꯗꯁꯨ ꯏꯁꯤꯡ ꯆꯥꯏꯅꯤꯡꯉꯥꯏ ꯗꯔꯀꯥꯔ ꯇꯥꯗꯦ